ꯍꯜꯂꯣ

ꯁꯤꯕꯨ ꯎꯄꯨ ꯀꯥꯡꯗꯣꯟ ꯆꯟꯕ ꯀꯩꯅꯣꯗꯨ ꯑꯣꯏꯕꯤꯔꯕ꯭ꯔꯥ ꯄꯥꯕꯨꯡ ꯕꯤꯔꯦꯟ ꯑꯣꯏꯕꯤꯔꯕꯣ ꯑꯣ ꯄꯥꯕꯨꯡ ꯀꯩꯅꯣ ꯎꯄꯨ ꯀꯥꯡꯗꯣꯟ ꯀꯩꯅꯣ ꯇꯧꯕ ꯇꯥꯡ ꯀꯨꯟꯊ꯭ꯔꯥ ꯃꯨꯛꯇ ꯏꯆꯥ ꯅꯨꯄꯤ ꯂꯨꯍꯣꯡꯕ ꯂꯩꯌꯦꯕꯀꯣ ꯑꯩꯁꯦ ꯑꯇꯣꯞꯄ ꯑꯃꯗ ꯁꯤꯡꯎꯕꯅꯦ ꯑꯗꯨ ꯃꯣꯏꯁꯦ ꯅꯪꯉꯔꯣꯏ ꯍꯥꯏꯗꯣꯔꯛꯑꯦ ꯑꯗꯨ ꯄꯥꯕꯨꯡꯒꯤ ꯎꯄꯨ ꯀꯥꯡꯗꯣꯟ ꯑꯆꯟꯕ ꯂꯩꯒꯗ꯭ꯔꯥ ꯇꯥꯡ ꯀꯨꯟꯊ꯭ꯔꯥ ꯅꯪꯅꯕ ꯂꯧꯕ ꯌꯥꯒꯗ꯭ꯔꯣ ꯑꯗ ꯍꯣꯏ ꯄꯥꯕꯨꯡ ꯌꯥꯝ ꯅꯨꯡꯉꯥꯏꯖꯔꯦ ꯑꯗꯨꯗꯤ ꯅꯪꯅꯕ ꯑꯝꯇ ꯇꯧꯕꯤꯔꯛꯑꯣ ꯄꯥꯕꯨꯡ ꯑꯗꯨꯗꯤ ꯎꯄꯨꯅ ꯎꯄꯨꯅꯦ ꯀꯥꯡꯗꯣꯟꯅꯦ ꯑꯗꯒꯤꯗꯤ ꯑꯩꯈꯣꯏꯒꯤ ꯂꯥꯏꯅꯤꯡ ꯇꯦꯕꯟ ꯇꯤ ꯕꯤ ꯊꯝꯅꯕꯅꯦ ꯑꯗꯒꯤ ꯐ꯭ꯔꯤꯖ ꯊꯝꯅꯕꯅꯦ ꯑꯗꯒꯤ ꯁꯣꯐꯥꯅꯦ ꯑꯗꯨ ꯄꯨꯂꯞ ꯂꯧꯗꯣꯏꯅꯤꯀꯣ ꯄꯥꯕꯨꯡ ꯄꯥꯕꯨꯡ ꯀꯩꯅꯣ

ꯍꯣꯏ ꯍꯣꯏ ꯑꯗꯨꯕꯨꯗꯤ ꯄꯥꯕꯨꯡ ꯑꯩ ꯑꯗꯨꯝ ꯂꯥꯛꯆꯔꯒꯦ ꯑꯩ ꯏꯁꯥ ꯂꯥꯛꯑꯒ ꯑꯣꯏꯅ ꯄꯣꯠꯇꯨ ꯌꯦꯡꯉꯒ ꯑꯥ ꯁꯤ ꯄꯥꯝꯃꯤ ꯁꯤ ꯄꯥꯝꯃꯤꯗꯣ ꯍꯥꯏꯖꯔꯒꯦꯕꯀꯣ ꯑꯗꯨ ꯇꯧꯕꯇꯕꯨ ꯄꯥꯕꯨꯡ ꯐꯃꯨꯡꯁꯤꯅ ꯀꯥꯡꯗꯣꯟꯁꯤꯅ ꯀꯌꯥꯃꯨꯛ ꯀꯩꯅꯣ ꯃꯃꯟꯁꯦ ꯀꯌꯥꯃꯨꯛ ꯂꯩꯕꯤꯒꯦꯕ ꯆꯥꯎꯔꯥꯛꯄ ꯑꯃ ꯁꯨꯝ ꯈꯪꯖꯅꯤꯡꯕ

ꯑꯣ ꯑꯗꯨꯗꯤ ꯎꯝ ꯄꯥꯕꯨꯡ ꯒꯣꯗ꯭ꯔꯦꯖꯇꯤ ꯀꯌꯥꯃꯨꯛ ꯄꯤꯕꯤ ꯀꯌꯥꯃꯨꯛ ꯂꯩ ꯒꯣꯗ꯭ꯔꯦꯖꯅ ꯑꯥ ꯑꯗꯨꯒ ꯁꯣꯐꯥꯅ ꯀꯌꯥꯃꯨꯛ ꯑꯣꯏꯅꯤ ꯑꯗꯣ ꯄꯥꯕꯨꯡꯒꯤ ꯀꯩꯅꯣ ꯗꯨꯀꯥꯟꯗꯨꯒꯤ ꯆꯞ ꯆꯥꯕꯤ ꯑꯦꯔꯤꯌꯥꯗꯨꯝꯇ ꯍꯥꯏꯕꯤꯔꯛꯎꯕ ꯁꯤꯡꯖꯃꯩ ꯀꯔꯤ ꯍꯥꯏꯔꯒ ꯊꯤꯖꯔꯛꯎꯒꯦ ꯎꯝ ꯄꯥꯕꯨꯡ ꯄꯥꯕꯨꯡꯒꯤ ꯐꯣꯟ ꯅꯝꯕꯔꯁꯤ ꯁꯦꯕ ꯇꯧꯖꯔꯒꯦ ꯑꯗꯨꯒ ꯑꯗꯨꯝ ꯑꯩꯅ ꯗꯨꯀꯥꯟ ꯑꯗꯥꯏ ꯌꯧꯔꯛꯄ ꯀꯥꯟꯗ ꯄꯥꯕꯨꯡꯗ ꯐꯣꯟ ꯇꯧꯔꯛꯄꯗ ꯑꯗꯨꯝ ꯈꯪꯉꯅꯤꯅꯦꯀꯣ ꯍꯣꯏ ꯍꯣꯏ ꯑꯗꯨꯗꯤ ꯌꯥꯝ ꯅꯨꯡꯉꯥꯏꯖꯔꯦ ꯄꯥꯕꯨꯡ ꯑꯥ ꯊꯝꯖꯔꯦ ꯊꯝꯖꯔꯦ ꯑꯩ ꯂꯥꯛꯑꯝꯗꯥꯏꯗ ꯑꯗꯨꯝ ꯐꯣꯟ ꯇꯧꯖꯔꯒꯦ ꯊꯝꯖꯔꯦꯀꯣ